ꯌꯣꯒꯥ ꯑꯃꯗꯤ ꯂꯝꯖꯦꯜ ꯆꯦꯟꯕꯒꯤ ꯈꯦꯠꯅꯕꯁꯤ ꯑꯩꯈꯣꯏꯅ ꯌꯣꯒꯥꯁꯤ ꯇꯧꯕꯇꯥꯔꯗꯤ ꯌꯨꯝꯗ ꯃꯄꯥꯟ ꯊꯣꯛꯇꯅ ꯇꯧꯕ ꯌꯥꯏ ꯌꯣꯒꯥꯁꯤ ꯐꯖꯅ ꯑꯩꯈꯣꯏꯅ ꯍꯛꯆꯥꯡ ꯅꯨꯡꯉꯥꯏꯇꯕ ꯁꯣꯔ ꯍꯣꯟꯕ ꯅꯨꯡꯉꯥꯏꯇꯕ ꯃꯇꯝꯗ ꯑꯩꯒꯤ ꯁꯣꯔꯁꯦ ꯑꯅꯦꯝ ꯑꯋꯥꯡ ꯁꯥꯟꯅꯗꯨꯅ ꯌꯣꯒꯥꯒꯤ ꯃꯇꯦꯡꯅ ꯐꯍꯟꯕ ꯌꯥꯏ ꯇꯨꯝꯕ ꯌꯥꯗꯕ ꯃꯇꯝꯗꯁꯨ ꯑꯩꯈꯣꯏꯅ ꯐꯖꯅ ꯐꯝꯃꯒ ꯑꯩꯒꯤ ꯌꯣꯒꯥꯒꯤ ꯃꯇꯦꯡꯅ ꯑꯅꯦꯝ ꯑꯋꯥꯡ ꯁꯥꯟꯅꯗꯨꯅ ꯑꯍꯤꯡ ꯇꯨꯝꯕ ꯌꯥꯕ ꯌꯥꯏ ꯁꯤꯡꯂꯤ ꯅꯥꯎꯔꯤ ꯅꯨꯡꯉꯥꯏꯇꯕ ꯉꯛꯁꯝ ꯅꯨꯡꯉꯥꯏꯇꯕ ꯄꯨꯝꯅꯃꯛꯄꯨ ꯌꯣꯒꯥꯒꯤ ꯃꯇꯦꯡꯅ ꯌꯥꯍꯟꯕ ꯌꯥꯏ ꯑꯩꯅ ꯌꯣꯒꯥꯁꯤ ꯑꯌꯨꯛꯇ ꯆꯥꯡꯅꯥꯏꯅ ꯇꯧꯗꯨꯅ ꯇꯧꯗꯨꯅ ꯑꯩꯒꯤ ꯁꯤꯡꯂꯤ ꯅꯥꯎꯔꯤ ꯁꯔꯨ ꯁꯔꯥꯡꯁꯤꯡꯁꯤ ꯐꯍꯟꯗꯨꯅ ꯃꯇꯝ ꯃꯥꯡꯍꯟꯗꯅ ꯌꯨꯝꯒꯤ ꯊꯕꯛ ꯇꯧꯔꯒ ꯌꯣꯒꯥ ꯇꯧꯕ ꯑꯗꯨꯃꯛꯕ ꯌꯥꯏ ꯑꯗꯨꯛꯀꯤ ꯃꯇꯤꯛ ꯌꯣꯒꯥꯅ ꯑꯩꯉꯣꯟꯗ ꯀꯥꯟꯅꯕ ꯄꯤ ꯌꯣꯒꯥꯗꯤ ꯑꯗꯨꯛꯀꯤ ꯃꯇꯤꯛ ꯐꯩ ꯍꯥꯏꯅ ꯑꯩꯅ ꯈꯟꯖꯩ ꯀꯔꯤꯒꯨꯝꯕꯗ ꯂꯝꯖꯦꯜ ꯆꯦꯟꯕ ꯇꯥꯔꯒꯗꯤ ꯂꯝꯖꯦꯜ ꯍꯥꯏꯕꯁꯤꯗꯤ ꯑꯣꯖꯥ ꯑꯃꯒꯤ ꯃꯈꯥꯗ ꯂꯩꯗꯨꯅ ꯑꯩꯍꯥꯛꯅ ꯂꯝꯖꯦꯜ ꯌꯥꯝ ꯀꯟꯅ ꯆꯦꯟꯕ ꯉꯝꯗꯦ ꯑꯗꯒꯤ ꯄ꯭ꯔꯥꯏꯖ ꯐꯪꯗꯕ ꯌꯥꯗꯦ ꯍꯥꯏꯅ ꯈꯜꯂꯛꯀꯅꯤ ꯂꯝꯖꯦꯜ ꯆꯦꯟꯕꯗ ꯊꯦꯡꯅꯔꯛꯄ ꯑꯋꯥꯕ ꯌꯥꯝꯅ ꯑꯗꯨꯛꯀꯤ ꯃꯇꯤꯛ ꯋꯥꯏ ꯍꯥꯏꯅ ꯈꯟꯖꯩ ꯂꯝꯖꯦꯜ ꯆꯦꯟꯕꯗꯤ ꯃꯔꯥꯊꯣꯟ ꯔꯦꯁ ꯑꯃ ꯆꯦꯜꯂꯛꯄ ꯃꯇꯝꯗ ꯑꯩꯍꯥꯛ ꯑꯗꯨꯛꯀꯤ ꯃꯇꯤꯛ ꯋꯥꯏ ꯃꯄꯥꯟ ꯊꯣꯛꯇꯨꯅ ꯂꯝꯖꯦꯜ ꯆꯦꯟꯕ ꯍꯥꯏꯕꯁꯤꯕꯨ ꯑꯩꯍꯥꯛꯅ ꯅꯨꯡꯉꯥꯏꯖꯗꯦ ꯑꯗꯨꯅ ꯑꯗꯨꯛꯀꯤ ꯃꯇꯤꯛ ꯑꯅꯤꯁꯦ ꯈꯦꯠꯅꯩ ꯍꯥꯏꯅ ꯑꯩꯅ ꯈꯟꯖꯩ